ꯑꯍꯜꯁꯤꯡꯒ ꯍꯧꯖꯤꯛꯀꯤ ꯑꯉꯥꯡꯁꯤꯡꯁꯤꯒ ꯖꯦꯅꯔꯦꯁꯟ ꯑꯅꯤ ꯈꯦꯠꯅꯕ ꯑꯁꯤ ꯑꯩꯈꯣꯏꯒꯤ ꯈꯔꯗꯤ ꯑꯗꯨꯝ ꯂꯩ ꯑꯗꯣ ꯍꯥꯏꯔꯤꯕ ꯖꯦꯅꯔꯦꯁꯟ ꯑꯅꯤꯁꯤꯒꯤ ꯑꯩꯈꯣꯏꯒꯤ ꯌꯥꯝꯅ ꯆꯥꯎꯕ ꯒꯦꯞ ꯑꯃ ꯂꯩꯕ ꯑꯗꯣ ꯍꯧꯈꯤꯕ ꯑꯍꯜꯁꯤꯡꯒꯤ ꯃꯣꯏꯒꯤ ꯂꯩꯔꯝꯂꯤꯕ ꯂꯥꯏꯞ ꯏꯁꯇꯥꯏꯜꯁꯤꯡꯒ ꯑꯗꯨꯒ ꯍꯧꯖꯤꯛ ꯂꯩꯔꯤꯕ ꯑꯩꯈꯣꯏꯒꯤ ꯑꯅꯧꯕ ꯖꯦꯅꯔꯦꯁꯟ ꯍꯥꯏꯇꯥꯔꯦ ꯑꯅꯧꯕ ꯑꯉꯥꯡꯁꯤꯡꯁꯤꯒꯤ ꯃꯈꯣꯏꯒꯤ ꯂꯥꯏꯞ ꯏꯁꯇꯥꯏꯜꯒ ꯌꯥꯝ ꯊꯤꯅ ꯈꯦꯠꯅꯕ ꯃꯇꯝꯗꯨꯗ ꯍꯧꯈꯤꯕ ꯑꯍꯜꯁꯤꯡ ꯑꯩꯈꯣꯏꯕꯨ ꯇꯥꯛꯄꯤ ꯇꯝꯕꯤꯔꯛꯄ ꯑꯣꯖꯥꯁꯤꯡ ꯑꯗꯒꯤ ꯒꯨꯔꯨ ꯃꯌꯥꯝ ꯑꯃ ꯂꯩꯈꯤꯕ ꯃꯈꯣꯏꯁꯤꯡꯅ ꯇꯥꯛꯄꯤꯔꯝꯕꯒꯤ ꯃꯇꯨꯡ ꯏꯟꯅꯗꯤ ꯃꯈꯣꯏ ꯃꯇꯝꯗꯨꯗ ꯑꯩꯈꯣꯏꯒꯤ ꯇꯤꯕꯤ ꯂꯩꯔꯝꯗꯦ ꯑꯗꯒꯤ ꯁꯥꯏꯀꯜ ꯂꯩꯔꯝꯗꯦ ꯑꯗꯣ ꯕꯥꯏꯛ ꯂꯩꯔꯝꯗꯦ ꯀꯥꯔ ꯂꯩꯔꯒꯁꯨ ꯌꯥꯝꯅ ꯑꯩꯈꯣꯏꯒꯤ ꯇꯥꯡꯅ ꯂꯩꯕ ꯍꯥꯏꯇꯥꯔꯦ ꯑꯗꯣ ꯍꯧꯖꯤꯛꯀꯤ ꯖꯦꯅꯔꯦꯁꯟꯒꯤ ꯃꯇꯝꯁꯤꯗꯅ ꯌꯨꯝꯊꯣꯡ ꯈꯨꯗꯤꯡꯒꯤ ꯀꯥꯔ ꯑꯃꯒ ꯕꯥꯏꯛ ꯑꯃꯒ ꯀꯥꯔ ꯑꯃꯒ ꯕꯥꯏꯛ ꯑꯃꯒ ꯂꯣꯏ ꯂꯩꯅꯕ ꯃꯣꯕꯥꯏꯜꯒꯤ ꯖꯦꯅꯔꯦꯁꯟ ꯂꯥꯛꯄ ꯃꯣꯕꯥꯏꯜꯒꯤ ꯑꯆꯧꯕ ꯏꯕꯣꯂꯨꯁꯟ ꯑꯃ ꯑꯩꯈꯣꯏꯒꯤ ꯁꯦꯜꯐꯣꯜ ꯃꯣꯕꯥꯏꯜꯁꯤꯒꯤ ꯑꯅꯧꯕ ꯏꯕꯣꯂꯨꯁꯟ ꯑꯃꯁꯨ ꯍꯧꯖꯤꯛ ꯂꯥꯛꯄ ꯃꯇꯝꯗꯨꯗ ꯑꯍꯜꯁꯤꯡꯒꯤ ꯊꯥꯏꯅꯒꯤ ꯃꯇꯝꯗꯗꯤ ꯍꯥꯏꯔꯤꯕ ꯄꯣꯠꯁꯤ ꯂꯩꯔꯝꯗꯦ ꯃꯔꯝꯗꯤ ꯏꯕꯟ ꯇꯤꯕꯤ ꯐꯣꯟ ꯆꯨꯝꯅꯩ ꯂꯦꯟ ꯂꯥꯏꯟ ꯐꯣꯟꯗꯤ ꯂꯥꯏꯔꯗꯅ ꯇꯤꯕꯤ ꯐꯥꯎꯕꯗ ꯈꯨꯜ ꯑꯃꯗ ꯑꯆꯧꯕ ꯈꯨꯜ ꯑꯃꯗ ꯇꯤꯕꯤ ꯑꯃꯗꯒꯤ ꯍꯦꯟꯅ ꯂꯩꯅꯔꯝꯗꯕ ꯔꯦꯗꯤꯌꯣ ꯑꯃꯗꯒꯤ ꯍꯦꯟꯅ ꯂꯩꯅꯔꯝꯗꯕ ꯑꯗꯣ ꯈ꯭ꯋꯥꯏꯗꯒꯤ ꯃꯦꯟ ꯑꯣꯏꯅ ꯃꯈꯣꯏꯅ ꯁꯤꯖꯤꯟꯅꯔꯝꯕꯁꯤ ꯈꯨꯡꯒꯪ ꯑꯃꯗ ꯑꯩꯈꯣꯏꯒꯤ ꯁꯥꯏꯀꯜꯒꯨꯝꯕ ꯑꯗꯒꯤ ꯃꯈꯣꯏꯒꯤ ꯆꯠꯅꯅꯕꯒꯤ ꯃꯈꯣꯏꯒꯤ ꯃꯤꯟꯁ ꯑꯣꯏꯔꯝꯕꯁꯤ ꯁꯥꯏꯀꯜꯒꯨꯝꯕ ꯁꯒꯣꯜꯒꯨꯝꯕꯅ ꯑꯣꯏꯅꯔꯝꯃꯤ ꯑꯗꯨꯒ ꯍꯧꯖꯤꯛ ꯂꯩꯔꯤꯕ ꯖꯦꯅꯔꯦꯁꯟ ꯑꯁꯤꯒ ꯑꯩꯈꯣꯏꯒꯤ ꯍꯧꯖꯤꯛꯇꯤ ꯌꯥꯝꯅ ꯃꯣꯇꯣꯔꯥꯏꯖ ꯑꯣꯏꯔꯛꯄ ꯍꯥꯏꯇꯥꯔꯦ ꯌꯥꯝ ꯈꯦꯠꯅꯕ ꯂꯩꯌꯦꯕ ꯑꯗꯣ ꯃꯁꯤꯒꯤ ꯖꯦꯅꯦꯔꯦꯁꯟ ꯑꯅꯤꯁꯤ ꯌꯥꯝꯅ ꯇꯣꯉꯥꯟ ꯇꯣꯉꯥꯟꯕ ꯑꯩꯈꯣꯏꯒꯤ ꯁꯤꯗꯁꯨ ꯗꯤꯐ꯭ꯔꯦꯟꯁ ꯋꯥꯔꯜꯅꯤ ꯃꯈꯣꯏꯅ ꯎꯔꯛꯂꯤꯕ ꯃꯈꯣꯏꯅ ꯄꯣꯛꯄꯗ ꯎꯔꯛꯏꯕ ꯑꯗꯒꯤ ꯑꯍꯜꯁꯤꯡꯗꯨꯅ ꯎꯈꯤꯕ ꯑꯉꯥꯉꯁꯤꯡꯁꯤꯅ ꯎꯔꯤꯕꯁꯤ ꯌꯥꯝꯅ ꯈꯦꯠꯅꯕ ꯍꯥꯏꯕꯇꯥꯔꯦ ꯂꯝꯕꯤ ꯊꯣꯡꯇꯕꯨ ꯑꯣꯏꯔꯣ ꯌꯨꯝ ꯀꯩꯗꯕꯨ ꯍꯥꯏꯔꯣ ꯍꯥꯟꯅꯗꯤ ꯊꯥꯏꯅꯒꯤ ꯃꯩꯇꯩ ꯌꯨꯝꯁꯥ ꯍꯥꯏꯗꯅ ꯁꯥꯅꯔꯒ ꯂꯩꯅꯔꯝꯃꯤ ꯍꯧꯖꯤꯛꯅ ꯆꯦꯛꯅ ꯁꯥꯅꯔꯒ ꯂꯣꯏꯅ ꯕꯤꯜꯗꯤꯡ ꯃꯊꯛ ꯃꯈꯥ ꯑꯩꯈꯣꯏꯒꯤ ꯃꯜꯇꯤ ꯁ꯭ꯇꯣꯔꯦꯁ ꯇꯧꯔꯒ ꯁꯥꯅꯕꯅꯤ ꯑꯗꯨꯒ ꯂꯝꯕꯤ ꯊꯣꯡꯇ ꯍꯥꯏꯔꯒꯁꯨ ꯀꯣꯏꯂꯥ ꯑꯩꯈꯣꯏꯒꯤ ꯄꯛꯀꯥ ꯊꯥꯔꯒ ꯌꯥꯝꯅ ꯆꯥꯎꯈꯠꯄ ꯍꯥꯏꯕꯇꯥꯔꯦ ꯃꯇꯝꯗꯨꯒꯤ ꯏꯟꯐ꯭ꯔꯥ ꯏꯁꯇ꯭ꯔꯛꯆꯔ ꯂꯩꯔꯝꯃꯤꯕ ꯑꯩꯈꯣꯏꯒꯤ ꯑꯀꯣꯏꯕꯒꯤ ꯂꯩꯔꯝꯃꯤꯕ ꯐꯤꯕꯝꯒ ꯍꯧꯖꯤꯛꯀ ꯈꯦꯠꯅꯕ ꯂꯩ ꯈꯦꯠꯅꯕ ꯍꯥꯏꯕꯁꯤ ꯑꯃꯔꯣꯝꯗꯁꯨ ꯄꯣꯖꯤꯇꯤꯕꯅꯤ ꯑꯃꯔꯣꯝꯗꯁꯨ ꯅꯦꯒꯦꯇꯤꯕꯅꯤ ꯕꯣꯠ ꯁꯥꯏꯠ ꯂꯣꯏꯅ ꯑꯃ ꯑꯅꯤꯃꯛꯇ ꯂꯣꯏꯅ ꯂꯩ ꯑꯩꯈꯣꯏꯒꯤ ꯑꯍꯜꯁꯤꯡꯒꯤ ꯃꯇꯃꯗꯨꯗꯅ ꯌꯥꯝꯅ ꯑꯩꯈꯣꯏꯒꯤ ꯄꯣꯂꯨꯁꯟ ꯂꯩꯇꯕ ꯑꯁꯦꯡꯕ ꯅꯨꯡꯁꯤꯠ ꯑꯁꯦꯡꯕ ꯏꯁꯤꯡ ꯑꯍꯜꯁꯦ ꯄꯣꯠ ꯆꯥꯇ ꯆꯥꯔꯒꯁꯨ ꯑꯁꯦꯡꯕ ꯆꯤꯟꯖꯥꯛ ꯆꯥꯔꯝꯃꯤ ꯍꯧꯖꯤꯛꯅ ꯑꯩꯈꯣꯏꯒꯤ ꯆꯥꯎꯈꯠꯂꯛꯑꯒꯁꯨ ꯑꯩꯈꯣꯏꯒꯤ ꯑꯁꯦꯡꯕ ꯅꯨꯡꯁꯤꯠꯁꯨ ꯂꯩꯔꯛꯇ꯭ꯔꯦ ꯑꯗꯒꯤ ꯃꯁꯤꯗꯩꯁꯤꯗ ꯑꯩꯈꯣꯏꯒꯤ ꯃꯈꯣꯟ ꯊꯣꯛꯄꯒꯤ ꯅꯣꯏꯁ ꯄꯣꯂꯨꯁꯟ ꯑꯗꯒꯤ ꯏꯌꯔ ꯄꯣꯂꯨꯁꯟ ꯋꯥꯇꯔ ꯄꯣꯂꯨꯁꯟ ꯂꯣꯏꯅ ꯃꯁꯤꯒꯤꯁꯤ ꯂꯣꯏ ꯂꯩꯕ ꯑꯗꯨ ꯃꯁꯤꯒꯤ ꯑꯁꯤꯒꯨꯝꯕ ꯃꯌꯥꯝ ꯑꯃ ꯂꯩ ꯁꯤꯅꯤ ꯈꯦꯠꯅꯕ ꯍꯥꯏꯕꯁꯤ ꯃꯁꯤ ꯑꯩꯈꯣꯏꯅ ꯍꯥꯏꯔꯤꯕ ꯄꯣꯠꯁꯤ ꯑꯅꯤꯃꯛꯁꯤ ꯑꯩꯈꯣꯏꯅ ꯃꯁꯤꯗꯩꯁꯤꯗ ꯃꯔꯛꯁꯤꯗ ꯃꯦꯅꯦꯖ ꯇꯧꯕ ꯍꯥꯏꯕꯁꯤ ꯌꯥꯝꯅ ꯋꯥꯕ ꯑꯃꯒ ꯑꯃꯒꯗꯤ ꯒ꯭ꯌꯥꯟ ꯇꯥꯅꯔꯣꯏꯗꯕ ꯐꯤꯕꯝ ꯑꯃ ꯂꯩ ꯃꯁꯤ